ꯃꯣꯕꯥꯏꯜ ꯅꯦꯒꯦꯇꯤꯕ ꯑꯦꯛꯁꯄꯤꯔꯦꯟꯁ ꯑꯩꯅ ꯂꯥꯁ ꯇꯥꯏꯝ ꯂꯩꯕꯗ ꯊꯦꯡꯅꯈꯤꯕ ꯅꯦꯒꯦꯇꯤꯕ ꯑꯦꯛꯁꯄꯤꯔꯦꯟꯁ ꯍꯥꯏꯔꯒꯗꯤ ꯑꯩꯅ ꯃꯣꯕꯥꯏꯜ ꯑꯦꯝ ꯑꯥꯏꯒꯤ ꯔꯦꯗꯃꯤ ꯑꯩꯠ ꯑꯅ ꯑꯃ ꯂꯩꯈꯤ ꯑꯗꯣ ꯑꯩꯈꯣꯏꯒꯤ ꯌꯥꯝꯅ ꯀ꯭ꯋꯥꯂꯤꯇꯤ ꯏꯟ ꯕꯤꯜ ꯀ꯭ꯋꯥꯂꯤꯇꯤꯁꯤ ꯌꯥꯝ ꯋꯥꯠꯂꯤ ꯀꯝꯄꯤꯌꯔꯤꯡ ꯋꯤꯠ ꯑꯗꯔ ꯃꯣꯕꯥꯏꯜꯁꯤꯡꯒ ꯌꯦꯡꯅꯔꯨꯕ ꯃꯇꯝꯗ ꯑꯦꯝ ꯑꯥꯏꯁꯦ ꯑꯣꯟꯂꯤ ꯃꯤꯅ ꯌꯥꯝꯅ ꯃꯥꯏ ꯄꯥꯝꯂꯤꯁꯤꯅ ꯃꯥꯏ ꯀꯦꯠꯆꯤ ꯑꯣꯏꯔꯤꯁꯤꯅ ꯃꯥꯒꯤ ꯄ꯭ꯔꯥꯏꯖꯇꯨꯒꯤꯅꯤ ꯄ꯭ꯔꯥꯏꯖ ꯗꯦꯐꯔꯦꯟꯁ ꯌꯥꯝ ꯆꯥꯎꯅ ꯂꯩ ꯑꯇꯣꯞꯄ ꯄ꯭ꯔꯗꯛꯁꯤꯡꯒ ꯑꯗꯣ ꯃꯥꯒꯤ ꯅꯦꯒꯦꯇꯤꯕ ꯑꯦꯛꯁꯄꯤꯔꯦꯟꯁ ꯍꯥꯏꯔꯒꯗꯤ ꯖꯁ ꯑꯩꯈꯣꯏꯒꯤ ꯁꯟꯗꯟ ꯑꯩꯈꯣꯏꯒꯤ ꯀꯔꯤ ꯍꯥꯏꯅꯤ ꯏꯁꯤꯡꯗ ꯇꯥꯁꯤꯟꯕ ꯈꯣꯠꯄ ꯁꯤꯒꯨꯝꯕ ꯇꯧꯕꯁꯦ ꯌꯥꯝ ꯊꯨꯅ ꯁꯦꯀꯦꯟ ꯃꯉꯥ ꯐꯥꯎꯒꯤ ꯃꯅꯨꯡꯗ ꯂꯧꯈꯠꯄ ꯃꯇꯝꯗ ꯐꯥꯎꯕ ꯑꯗꯨꯝ ꯏꯁꯀ꯭ꯔꯤꯟꯗꯨ ꯗꯦꯃꯦꯖ ꯇꯧꯏ ꯑꯇꯣꯞ ꯐꯣꯟ ꯃꯃꯤꯡ ꯂꯩꯕ ꯕ꯭ꯔꯥꯟ ꯂꯩꯕ ꯀꯝꯄꯅꯤꯁꯤꯡꯗꯗꯤ ꯁꯤꯒꯨꯝꯕꯁꯦ ꯊꯦꯡꯅꯗꯦ ꯏꯕꯟ ꯗꯣ ꯃꯤꯅꯠ ꯃꯔꯤ ꯃꯉꯥ ꯂꯩꯔꯨꯔꯁꯨ ꯏꯁꯀ꯭ꯔꯤꯟꯗꯤ ꯑꯗꯨꯝ ꯍꯜꯂꯒ ꯌꯨꯖ ꯇꯧꯕ ꯌꯥꯏ ꯀꯔꯤꯝꯇ ꯃꯅꯨꯡꯗ ꯑꯩꯈꯣꯏꯒꯤ ꯕꯕꯜꯁ ꯀꯥꯕ ꯏꯁꯀ꯭ꯔꯤꯟ ꯗꯦꯃꯦꯖ ꯇꯧꯕ ꯑꯗꯨꯒꯨꯝꯕ ꯂꯩꯇꯦ ꯑꯗꯣ ꯑꯦꯝ ꯑꯥꯏꯒꯤ ꯁꯤꯒꯤ ꯀꯦꯁꯁꯤꯗ ꯑꯩ ꯑꯁꯨꯃꯥꯏꯅ ꯊꯦꯡꯅꯈꯤ ꯄ꯭ꯔꯗꯛꯀꯤ ꯕꯤꯜ ꯏꯟ ꯀ꯭ꯋꯥꯂꯤꯇꯤ ꯌꯥꯝ ꯄꯨꯔ ꯑꯣꯏꯕ ꯍꯥꯏꯒꯗ꯭ꯔꯥ ꯑꯗꯨꯝꯍꯥꯏꯅ ꯊꯦꯡꯅꯩ ꯑꯗꯨꯒ ꯅꯦꯠꯋꯥꯛꯁꯨ ꯌꯥꯝ ꯄꯨꯔ ꯑꯣꯏ ꯀꯝꯄꯤꯌꯥꯔꯤꯡ ꯋꯤꯠ ꯑꯗꯔ ꯗꯤꯕꯥꯏꯁ ꯑꯣꯔ ꯑꯗꯔ ꯕ꯭ꯔꯥꯟꯁ ꯍꯥꯏꯕ ꯇꯥꯔꯦ ꯅꯦꯠꯋꯥꯛ ꯈꯔ ꯄꯨꯔ ꯑꯣꯏ ꯑꯦꯝ ꯑꯥꯏ ꯕ꯭ꯔꯥꯟꯒ ꯁꯤꯅꯦ ꯑꯩꯅ ꯑꯦꯝ ꯑꯥꯏꯒꯤ ꯂꯥꯁ ꯊꯦꯡꯅꯈꯤꯕꯒꯤ